ꯍꯜꯂꯣ ꯑꯗꯨꯗꯣꯀꯣ ꯑꯩꯁꯦ ꯅꯪꯅ ꯍꯥꯏꯈ꯭ꯔꯕꯒꯨꯝꯅ ꯅꯨꯡꯇꯤꯒꯤ ꯅꯪꯅ ꯑꯦꯠꯂꯤꯁ ꯊꯥꯔꯇꯤ ꯃꯤꯅꯤꯠ ꯊꯥꯔꯇꯤ ꯃꯤꯅꯤꯠꯁ ꯃꯤꯅꯤꯠꯁ ꯇꯧꯋꯣ ꯍꯥꯏꯕꯗꯣ ꯑꯌꯨꯛꯁꯨ ꯑꯌꯨꯛꯉꯟꯇꯥ ꯍꯧꯒꯠꯂꯒ ꯄꯨꯡ ꯅꯤꯄꯥꯜ ꯑꯗꯨꯋꯥꯏꯗ ꯇꯧꯋꯦ ꯑꯗꯨꯒ ꯁꯤ ꯏꯚꯤꯅꯤꯡꯗꯁꯨ ꯅꯨꯡꯊꯤꯜꯗꯗꯤ ꯇꯧꯗꯦ ꯑꯗꯨꯕꯨ ꯏꯚꯤꯅꯤꯡꯗꯁꯨ ꯊꯥꯔꯇꯤ ꯃꯤꯅꯤꯠꯁ ꯀꯨꯝꯕꯗꯤ ꯑꯗꯨꯝ ꯅꯨꯡꯇꯤꯒꯤ ꯇꯧꯔꯒ ꯂꯩꯌꯦ ꯑꯗꯨ ꯌꯥꯝ ꯐꯗꯤ ꯐꯔꯛꯑꯦ ꯑꯩꯁꯨ ꯑꯗꯨꯃꯥꯏꯅ ꯅꯪꯅ ꯑꯦꯛꯁꯦꯔꯁꯥꯏꯁ ꯇꯧꯋꯣ ꯇꯧꯋꯣ ꯍꯥꯏꯕꯒꯤꯗꯃꯛ ꯅꯪꯅ ꯑꯦꯛꯁꯔꯁꯥꯏꯁ ꯇꯝꯕꯤꯕꯗꯣ ꯍꯣꯏ ꯍꯥꯏꯔꯒ ꯆꯠꯂꯒ ꯑꯩꯒꯤ ꯈ꯭ꯋꯥꯡ ꯅꯥꯕ ꯈꯣꯡ ꯅꯥꯕꯒꯨꯝꯕꯁꯨ ꯌꯥꯝ ꯐꯔꯛꯈ꯭ꯔꯦ ꯆꯥꯕꯁꯦ ꯌꯥꯝꯅ ꯃꯁꯥ ꯐꯅꯤꯡꯉꯥꯏ ꯉꯥꯛꯇ ꯆꯥꯗꯤ ꯆꯥꯔꯒ ꯂꯩꯌꯦ ꯍꯧꯖꯤꯛꯀꯥꯟꯗꯤ ꯁꯪꯒꯣꯝꯒ ꯂꯐꯣꯏꯒ ꯇꯣꯏꯅ ꯊꯥꯛꯑꯦ ꯑꯗꯨꯒ ꯆꯥꯏꯌꯦ ꯑꯗꯨꯒ ꯅꯣꯡꯃ ꯅꯣꯡꯃꯒꯤ ꯑꯅꯤ ꯑꯅꯤ ꯑꯣꯏꯅ ꯆꯥꯏꯌꯦ ꯑꯗꯨ ꯌꯥꯏꯌꯦꯀꯣ ꯍꯣꯏ ꯍꯣꯏ ꯑꯗꯨ ꯍꯣꯏ ꯑꯗꯨ ꯑꯗꯨꯝ ꯅꯪꯅ ꯍꯥꯏꯕꯒꯨꯝꯅ ꯑꯗꯨꯝ ꯅꯪꯅ ꯆꯥꯎꯋꯣ ꯆꯥꯎꯋꯣ ꯍꯥꯏꯕꯁꯤꯡꯗꯣ ꯑꯗꯨꯝ ꯆꯥꯔꯒ ꯂꯩꯌꯦ ꯑꯗꯣ ꯁꯪꯒꯣꯝꯒꯨꯝꯕꯁꯨ ꯑꯗꯨꯝ ꯊꯛꯇꯤ ꯊꯛꯂꯒ ꯂꯩꯌꯦ ꯑꯗꯨ ꯑꯦꯛꯁꯔꯁꯥꯏꯁ ꯇꯧꯋꯦ ꯑꯗꯨ ꯆꯥꯛꯀꯨꯝꯕꯗꯤ ꯑꯌꯨꯛꯇ ꯆꯥꯔꯒ ꯅꯨꯡꯊꯤꯜꯗ ꯆꯥꯗ꯭ꯔꯁꯨ ꯏꯚꯤꯅꯤꯡꯗꯗꯤ ꯆꯥꯔꯁꯨ ꯌꯥꯏꯀꯣ ꯍꯣꯏ ꯍꯣꯏ ꯑꯗꯨ ꯍꯣꯏ ꯍꯣꯏ ꯑꯗꯨꯝ ꯍꯣꯏ ꯍꯣꯏ ꯍꯣꯏ ꯍꯣꯏ ꯅꯪꯅ ꯐꯖꯅ ꯅꯪꯅ ꯇꯥꯛꯄꯤ ꯇꯝꯕꯤꯕꯒꯤ ꯅꯪꯅ ꯍꯧꯖꯤꯛꯇꯤ ꯑꯩꯁꯨ ꯑꯩꯒꯤ ꯍꯞꯇꯥ ꯍꯞꯇꯥꯒꯤ ꯑꯗꯨꯃꯥꯏꯅ ꯇꯧꯔ ꯇꯧꯔꯒ ꯍꯧꯖꯤꯛꯇꯤ ꯑꯩꯒꯤꯁꯨ ꯑꯩꯒꯤ ꯌꯥꯝ ꯍꯟꯊꯕ ꯍꯧꯔꯦ ꯌꯥꯝ ꯍꯟꯊꯕ ꯍꯥꯏꯕꯁꯦ ꯑꯩ ꯍꯞꯇꯥ ꯑꯃꯗ ꯀꯦꯖꯤꯃꯈꯥꯏ ꯃꯈꯥꯏ ꯃꯈꯥꯏꯗꯤ ꯑꯗꯨꯝ ꯍꯟꯊꯔꯥ ꯂꯩꯌꯦ ꯑꯗꯨ ꯅꯪꯅ ꯍꯥꯏꯕꯗꯨꯁꯨ ꯑꯗꯨꯝ ꯑꯗꯨꯝ ꯇꯧꯔꯒ ꯂꯩꯌꯦ ꯑꯩ ꯃꯈꯣꯜꯗꯤ ꯇꯥꯕ꯭ꯔꯥ ꯅꯪ ꯎꯝ ꯍꯣꯏ ꯍꯣꯏ ꯑꯗꯨ ꯑꯣꯏꯔꯗꯤ ꯊꯝꯃꯦꯀꯣ